ꯑꯩꯒꯤ ꯍꯥꯟꯅꯒꯤ ꯂꯩꯔꯝꯕ ꯍꯦꯟ ꯕꯦꯒ ꯑꯗꯨ ꯃꯜꯂꯦꯅ ꯑꯩꯅ ꯍꯟꯗꯛꯀꯤ ꯏꯗ ꯂꯥꯛꯄꯁꯤꯗ ꯍꯦꯟ ꯕꯦꯒ ꯑꯃ ꯂꯩꯒꯦꯅ ꯕꯖꯥꯔꯗ ꯆꯠꯂꯤ ꯑꯗꯨꯗ ꯍꯦꯟ ꯕꯦꯒꯇꯨ ꯑꯃ ꯂꯩ ꯌꯥꯝꯅꯁꯨ ꯐꯖꯩ ꯐꯖꯕ ꯑꯃ ꯈꯜꯂꯒ ꯁꯤꯖꯤꯟꯅꯕꯁꯨ ꯌꯥꯝꯅ ꯅꯨꯡꯉꯥꯏ

ꯍꯥꯟꯅꯒꯤ ꯂꯩꯔꯤꯕꯗꯨ ꯌꯥꯝꯅ ꯃꯟꯕ ꯃꯛꯇꯤ ꯅꯠꯇꯦ ꯑꯗꯨ ꯑꯣꯏꯔꯁꯨ ꯃꯆꯨꯗꯨ ꯁꯤꯊꯔꯛꯑꯦ ꯄꯥꯝꯗꯦꯅ ꯑꯩꯅ ꯑꯅꯧꯕ ꯑꯃ ꯂꯩꯒꯦ ꯆꯠꯂꯤꯁꯤ ꯑꯗꯨꯅ ꯑꯗꯨ ꯍꯦꯟ ꯕꯦꯒꯇꯨ ꯃꯔꯤꯁꯨ ꯈꯔ ꯁꯥꯡꯏ ꯃꯃꯟ ꯃꯔꯤ ꯈꯔ ꯁꯥꯡꯉꯒ ꯌꯥꯟꯕ ꯌꯥꯕ ꯄꯣꯠꯅꯤ ꯍꯦꯟ ꯕꯦꯒ ꯃꯆꯥ ꯑꯣꯏꯅ ꯑꯗꯨ ꯑꯗꯨꯒꯤ ꯄꯣꯠꯇꯨ ꯃꯃꯟꯁꯨ ꯍꯣꯡꯏ ꯄꯪꯌꯥꯝ ꯌꯥꯝꯗꯦ ꯐꯖꯩ ꯐꯖꯩ ꯌꯦꯡꯕꯗ ꯃꯤꯅꯁꯨ ꯄꯥꯝꯃꯤ ꯑꯗꯨꯒ ꯑꯩꯅ ꯂꯩꯒꯦꯅ ꯂꯩꯔꯨꯔꯒ ꯄꯨꯔꯛꯄꯗꯁꯨ ꯃꯤꯅ ꯑꯗꯨꯝ ꯄꯥꯝꯃꯤ ꯍꯥꯏ ꯐꯖꯩ ꯑꯗꯨꯝ ꯌꯦꯡꯕꯗ ꯑꯗꯨꯝ ꯐꯖꯩ ꯎꯕꯗ ꯑꯗꯨꯝ ꯐꯖꯕ ꯄꯣꯠꯅꯤ ꯃꯤꯅꯁꯨ ꯄꯥꯝꯅꯕ ꯄꯣꯠꯅꯤ ꯏꯆꯝ ꯆꯝꯅ ꯑꯗꯨꯝ ꯐꯖꯕ ꯄꯣꯠꯅꯤ ꯍꯦꯟ ꯕꯦꯒꯇꯨ ꯑꯗꯒꯤ ꯑꯁꯤꯒꯨꯝꯕ ꯐꯖꯕꯅꯤ ꯑꯗꯒꯤ ꯍꯦꯟ ꯕꯦꯒꯇꯨ ꯑꯩꯅ ꯂꯩꯔꯨꯔꯒ ꯄꯨꯔꯛꯑꯒꯦ ꯑꯗꯒꯤ ꯃꯃꯟꯗꯨ ꯄꯪꯌꯥꯝ ꯌꯥꯝꯗꯦ ꯄꯪꯌꯥꯝ ꯌꯥꯝꯗꯦ ꯆꯦꯟꯁꯨ ꯅꯥꯀꯟꯗꯁꯨ ꯄꯥꯜꯂꯤ ꯃꯆꯨꯁꯨ ꯏꯪꯅ ꯐꯖꯩ ꯃꯆꯨꯁꯨ ꯏꯪꯅ ꯑꯗꯨꯝ ꯐꯖꯩ ꯂꯥꯛꯏꯗꯨ ꯏꯗꯀꯤꯗꯃꯛꯇ ꯄꯥꯏꯅꯕ ꯑꯩꯅ ꯂꯩꯕꯅꯤ ꯁꯤꯖꯤꯟꯅꯅꯕ

ꯍꯦꯟ ꯕꯦꯒꯇꯨ ꯌꯦꯡꯕꯗ ꯐꯖꯕ ꯄꯣꯠ ꯑꯣꯏꯕꯅ ꯑꯩꯅ ꯄꯥꯝꯅ ꯂꯩꯔꯛꯈꯤꯕꯅꯤ ꯑꯦꯅꯤ ꯆꯠꯄ ꯀꯩꯒꯨꯝꯕ ꯊꯕꯛ ꯑꯃ ꯆꯠꯄ ꯃꯇꯝꯗ ꯍꯦꯟ ꯕꯦꯒ ꯌꯥꯎꯗꯕ ꯌꯥꯗꯦ ꯑꯗꯨ ꯈꯜꯂꯒ ꯑꯩꯅ ꯂꯩꯕꯅꯤ ꯃꯃꯟꯁꯨ ꯌꯥꯝꯅ ꯄꯪꯇꯥꯡ ꯇꯥꯡꯗꯕ ꯑꯗꯨꯝ ꯐꯖꯕ ꯄꯣꯠꯅꯤ ꯄꯣꯠꯇꯨ ꯌꯥꯝ ꯐꯖꯩ ꯑꯩꯅ ꯂꯩꯔꯤꯕ ꯍꯦꯟ ꯕꯦꯒꯇꯨ ꯑꯗꯨꯒ ꯌꯥꯏ ꯑꯗꯨꯝ ꯌꯦꯡꯕꯗ ꯌꯥꯕ ꯆꯠꯅꯕ ꯌꯥꯕ ꯄꯣꯠꯅꯤ ꯍꯦꯟ ꯕꯦꯒ ꯐꯖꯕꯅꯤ ꯑꯗꯨꯒ ꯍꯦꯟ ꯕꯦꯒ ꯐꯖꯕ ꯄꯣꯠꯅꯤ ꯄꯥꯏꯗꯕ ꯑꯗꯨꯝ ꯆꯠꯄ ꯊꯣꯛꯄ ꯑꯦꯅꯤ ꯃꯇꯝꯗ ꯄꯥꯏꯗꯕ ꯌꯥꯗꯕ ꯄꯣꯠ ꯑꯣꯏꯕꯅ ꯑꯩꯅ ꯂꯩꯕꯅꯤ ꯄꯥꯝꯅ ꯂꯩꯒꯤꯕ ꯄꯣꯠꯅꯤ

ꯐꯖꯕ ꯍꯥꯏꯕꯁꯦ ꯑꯗꯨꯝ ꯐꯖꯩ ꯌꯥꯏ ꯆꯦꯟ ꯅꯥꯀꯟꯗ ꯑꯅꯤ ꯑꯍꯨꯝ ꯄꯥꯟꯕ ꯍꯦꯟ ꯕꯦꯒꯅꯤ ꯕꯦꯒ ꯑꯗꯨ ꯌꯥꯝꯅ ꯐꯖꯩ ꯐꯖꯩ ꯑꯗꯨꯒ ꯌꯥꯏ ꯃꯃꯟꯗꯨꯒꯁꯨ ꯑꯗꯨꯝ ꯆꯥꯟꯅꯩ ꯌꯦꯡꯕꯗ ꯍꯦꯟꯖꯟꯕꯁꯨ ꯑꯣꯏꯗꯦ ꯃꯆꯨꯁꯨ ꯏꯪꯅ ꯑꯗꯨꯝ ꯐꯖꯩ ꯑꯗꯨꯝ ꯐꯖꯩ ꯄꯣꯠꯇꯨ ꯐꯖꯕ ꯄꯣꯠ ꯑꯣꯏ